ꯑꯩꯅ ꯄꯥꯝꯖꯕ ꯃꯐꯝ ꯍꯥꯏꯔꯒꯗꯤ ꯊꯥꯏꯂꯦꯟ ꯑꯣꯏꯗꯣꯏꯅꯦ ꯀꯩꯒꯤꯅꯣ ꯍꯥꯏꯔꯕꯗ ꯃꯣꯏ ꯑꯗꯨꯗ ꯂꯩꯔꯤꯕ ꯃꯤꯗꯨꯒꯤ ꯋꯥꯈꯜꯂꯣꯟ ꯑꯗꯒꯤ ꯃꯣꯏꯒꯤ ꯑꯣꯄꯟ ꯑꯣꯏꯕ ꯑꯗꯒꯤ ꯏꯟꯗꯤꯄꯦꯟꯗꯟ ꯑꯣꯏꯕꯗꯣ ꯑꯗꯨꯗꯣ ꯌꯥꯝꯅ ꯄꯥꯝꯖꯩꯌꯦ ꯑꯗꯨꯅ ꯊꯥꯏꯂꯦꯟꯁꯦ ꯄꯥꯝꯖꯩ